ꯑꯩꯅ ꯉꯁꯥꯏ ꯂꯧꯈꯤꯕ ꯗꯤꯖꯥꯔꯠꯁꯤꯡꯗꯨ ꯑꯥꯏꯁ ꯀ꯭ꯔꯤꯝ ꯀꯦꯛ ꯍꯜꯂꯋꯥ ꯑꯗꯨꯗꯩꯆꯤꯡꯕ ꯑꯇꯣꯞꯄ ꯗꯤꯖꯥꯔꯠ ꯂꯩꯔꯤꯕ꯭ꯔꯥ ꯑꯩꯅ ꯄꯥꯝꯂꯤꯕꯗꯤ ꯅꯤꯝꯕꯨ ꯄꯥꯅꯤ ꯀꯔꯤꯒꯤꯅꯣ ꯍꯥꯏꯔꯕꯗ ꯉꯁꯥꯏ ꯍꯜꯋꯥ ꯆꯥꯕꯗ ꯄꯨꯛ ꯅꯥꯈꯤꯕꯅ ꯃꯔꯝ ꯑꯣꯏꯔꯒ ꯅꯤꯝꯕꯨ ꯄꯥꯅꯤ ꯊꯛꯑꯒ ꯈꯔ ꯏꯁꯥ ꯇꯦꯛꯈꯠꯅꯕ ꯄꯥꯝꯃꯤ ꯂꯩꯔꯕꯗꯤ ꯒ꯭ꯂꯥꯁ ꯑꯝꯇꯪ ꯄꯤꯕꯤꯔꯛꯎ ꯑꯇꯣꯞꯄ ꯂꯩꯔꯕꯁꯨ ꯖꯨꯁꯇ ꯏꯁꯥ ꯇꯦꯛꯈꯠꯅꯕ ꯄꯤꯖꯔꯛꯄꯤꯌꯨ